ꯃꯤ ꯃꯌꯥꯝꯒꯤ ꯄꯨꯟꯁꯤꯗ ꯒꯦꯝꯁꯅ ꯀꯔꯤ ꯀꯔꯤ ꯃꯉꯣꯟꯗ ꯑꯐꯕ ꯁꯥꯐꯨ ꯑꯃ ꯄꯤꯌꯦ ꯍꯥꯏꯕꯁꯤꯡ ꯒꯦꯝꯁ ꯁꯥꯟꯅꯕ ꯀꯥꯟꯗ ꯃꯤ ꯃꯁꯥꯒꯤ ꯅꯨꯡꯉꯥꯏꯕ ꯏꯁꯇ꯭ꯔꯦꯁ ꯐ꯭ꯔꯤ ꯋꯥꯈꯜ ꯑꯃ ꯐꯪꯕꯅꯤ ꯑꯗꯨꯒ ꯏꯁꯥꯒꯤ ꯀ꯭ꯔꯦꯇꯤꯕꯤꯇꯤ ꯍꯦꯟꯒꯠꯕꯅꯤ ꯑꯃꯁꯨꯡ ꯃꯁꯥꯒꯤ ꯀꯃ꯭ꯌꯨꯅꯤꯀꯦꯁꯟ ꯏꯁꯀꯤꯜꯁ ꯁꯣꯁꯤꯌꯦꯜ ꯏꯁꯀꯤꯜꯁ ꯃꯌꯥꯝꯁꯨ ꯐꯍꯟꯕꯅꯤ ꯏꯁꯥꯒꯤ ꯄꯨꯟꯁꯤꯗ ꯔꯤꯛꯁ ꯂꯧꯕ ꯒꯦꯝꯁꯇꯒꯤ ꯂꯔꯟ ꯇꯧꯔꯒ ꯏꯁꯇ꯭ꯔꯦꯇꯤꯖꯤ ꯋꯥꯈꯜꯁꯨ ꯂꯩꯔꯅꯤ ꯑꯗꯨꯅ ꯑꯣꯏꯔꯗꯤ ꯏꯁꯥꯒꯤ ꯄꯨꯟꯁꯤꯁꯤꯡ ꯁꯤꯁꯇꯦꯃꯦꯇꯤꯛ ꯑꯣꯏꯅ ꯆꯠꯄ ꯌꯥꯡꯒꯅꯤ ꯒꯦꯝ ꯁꯥꯟꯅꯕꯁꯤ ꯅꯨꯡꯉꯥꯏꯇꯕꯁꯨ ꯌꯥꯝ ꯂꯩꯌꯦ ꯍꯥꯏꯔꯗꯤ ꯌꯥꯝ ꯊꯨꯅ ꯑꯦꯗꯤꯛ ꯀꯥꯕ ꯃꯤꯁꯤꯡ ꯃꯁꯥꯒꯤ ꯔꯦꯖꯄꯣꯟꯁꯤꯕꯤꯂꯤꯇꯤꯖ ꯀꯥꯎꯊꯣꯛꯂꯒ ꯊꯕꯛ ꯁꯨꯗꯕꯁꯨ ꯎꯨꯏ ꯅꯠꯇ꯭ꯔꯒ ꯏꯁꯥꯒꯤ ꯍꯛꯆꯥꯡꯁꯨ ꯌꯥꯝ ꯁꯣꯛꯄ ꯁꯣꯛꯄꯅꯤ ꯏꯁꯥꯅ ꯂꯤꯃꯤꯠ ꯑꯃ ꯂꯩꯔꯒ ꯁꯥꯟꯅꯔꯗꯤ ꯈ꯭ꯋꯥꯏꯗꯒꯤ ꯅꯨꯡꯉꯥꯏꯕ ꯑꯔꯣꯏꯕ ꯀ꯭ꯋꯥꯂꯤꯇꯤ ꯂꯩꯕ ꯄꯨꯟꯁꯤ ꯄꯤꯕ ꯌꯥꯏ